ꯑꯩꯅ ꯆꯥꯛ ꯊꯣꯡꯒꯦ ꯍꯥꯏꯅ ꯆꯥꯛꯈꯨꯝꯗ ꯆꯪꯕ ꯃꯇꯝꯗ ꯊꯥꯎꯁꯨ ꯂꯩꯔꯝꯗꯦ ꯃꯣꯔꯣꯛꯁꯨ ꯂꯩꯔꯝꯗꯦ ꯑꯗꯨꯅ ꯑꯩꯅ ꯑꯔꯩꯕ ꯌꯦꯟꯁꯥꯡ ꯑꯃ ꯊꯣꯡꯏ ꯑꯗꯨꯁꯨ ꯏꯆꯥ ꯃꯌꯥꯝꯅ ꯆꯥꯅꯤꯡꯏ ꯆꯥꯅꯤꯡꯗꯦ ꯍꯥꯏꯗꯨꯅ ꯅꯤꯉꯥꯏ ꯇꯧꯏ ꯑꯗꯨꯕꯨ ꯌꯨꯝꯒꯤ ꯌꯨꯝꯕꯤꯔꯦꯟ ꯑꯣꯏꯔꯤꯕ ꯃꯄꯥ ꯑꯗꯨꯅ ꯄꯨꯁꯤꯜꯂꯛꯇꯕꯗꯒꯤ ꯃꯁꯤꯒꯤ ꯗꯁꯥ ꯑꯁꯤ ꯇꯥꯔꯤꯕꯅꯤ